ꯍꯜꯂꯣ ꯂꯩ ꯌꯣꯟꯕꯔꯥ ꯁꯤꯕꯣ ꯂꯩꯁꯦ ꯏꯃꯨꯡꯗ ꯊꯥꯕ ꯌꯥꯕ ꯂꯩꯒ ꯃꯄꯥꯟꯗ ꯊꯥꯕ ꯌꯥꯕ ꯂꯩꯒ ꯀꯃꯥꯏ ꯀꯃꯥꯏ ꯇꯧꯕꯅꯣ ꯃꯃꯟ ꯀꯌꯥ ꯀꯌꯥ ꯄꯤꯕꯅꯣ ꯑꯣ ꯑꯗꯣ ꯂꯩ ꯄꯥꯝꯕꯤ ꯃꯈꯟ ꯃꯈꯟꯁꯤꯡꯗꯨ ꯀꯌꯥ ꯀꯌꯥ ꯄꯤꯕꯅꯣ ꯑꯗꯨ ꯑꯗꯨ ꯑꯟꯗꯨꯔꯒꯨꯂꯥꯞ ꯑꯟꯗꯔꯒꯨꯂꯥꯞꯀꯤ ꯂꯩꯁꯤꯅ ꯀꯣꯂꯣꯝ ꯁꯦꯝꯒꯗꯕ ꯀꯃꯥꯏꯅ ꯊꯥꯒꯗꯕ

ꯑꯗꯣ ꯏꯃꯨꯡ ꯑꯗꯨ ꯏꯃꯨꯡꯗ ꯊꯥꯕ ꯌꯥꯕ ꯂꯩꯁꯤꯅ ꯀꯔꯝꯕ ꯂꯩꯅꯣ ꯏꯃꯨꯡꯗ ꯏꯃꯨꯡꯗ ꯊꯥꯕ ꯌꯥꯕ ꯂꯩꯁꯤꯅ ꯀꯔꯝꯕꯅꯣ ꯑꯗꯨ ꯂꯩ ꯃꯈꯟ ꯃꯈꯟꯁꯦ ꯁꯨꯅꯕ ꯐꯪꯕꯤꯕ꯭ꯔꯥ ꯍꯣ ꯂꯩ ꯆꯥꯔꯗꯣ ꯃꯈꯟ ꯀꯌꯥꯃꯨꯛ ꯂꯩꯗꯣꯔꯤꯅꯣ ꯑꯣ ꯂꯩ ꯃꯈꯟ ꯃꯈꯟꯁꯦ ꯆꯅꯤ ꯆꯍꯨꯝꯕꯥꯎ ꯂꯩꯅꯦꯕꯀꯣ ꯍꯣꯏꯅꯦ ꯍꯥꯏꯕꯤꯔꯛꯑꯣꯅꯦ

ꯍꯣꯏ ꯍꯣꯏ ꯑꯗꯨꯒ ꯀꯩꯅꯣꯗꯣ ꯑꯩꯈꯣꯏꯒꯤ ꯂꯩꯍꯥꯎꯒꯨꯝꯕꯗꯤ ꯀꯔꯝ ꯍꯥꯏꯅ ꯇꯧꯅꯤ

ꯍꯣꯏ ꯑꯗꯨꯗꯤ ꯀꯩꯅꯣ ꯇꯧꯔꯒꯦ ꯂꯩꯗꯣ ꯑꯩ ꯂꯧꯕ ꯂꯥꯛꯆꯔꯒꯦ ꯃꯃꯟꯗꯤ ꯀꯌꯥ ꯀꯌꯥ ꯑꯣꯏꯕꯤꯔꯕꯅꯣ ꯍꯣꯏ ꯍꯣꯏ ꯑꯗꯨꯗꯤ ꯐꯔꯦ ꯑꯩ ꯂꯥꯛꯆꯔꯒꯦ ꯊꯝꯃꯒꯦꯀꯣ